ꯑꯩꯅ ꯁꯣꯁꯤꯌꯦꯜ ꯃꯦꯗꯤꯌꯥꯗ ꯐꯣꯂꯣ ꯇꯧꯈꯤꯕ ꯑꯦꯀꯥꯎꯟ ꯈꯔꯗꯤ ꯕꯤꯖꯨ ꯊꯧꯅꯥꯎꯖꯝ ꯑꯃꯗꯤ ꯁꯣꯃꯥ ꯂꯥꯏꯁ꯭ꯔꯝ ꯑꯃꯗꯤ ꯗꯥꯕꯤꯟ ꯇꯣꯡꯕ꯭ꯔꯝ ꯑꯗꯨꯇ ꯅꯠꯇꯅ ꯃꯅꯤꯄꯨꯔꯤ ꯃꯨꯚꯤ ꯁ꯭ꯇꯣꯔꯤ ꯍꯥꯏꯔꯤꯕꯁꯤꯡ ꯑꯁꯤ ꯑꯩꯅ ꯃꯨꯚꯤ ꯁꯣꯁꯤꯌꯦꯜ ꯃꯦꯗꯤꯌꯥꯗ ꯐꯣꯂꯣ ꯇꯧꯖꯩ